ꯑꯩꯈꯣꯏꯅ ꯍꯧꯖꯤꯛ ꯍꯧꯖꯤꯛ ꯅꯨꯡꯇꯤꯒꯤ ꯆꯥꯟꯅꯔꯤꯕ ꯆꯥꯛ ꯏꯟꯁꯥꯡ ꯊꯣꯡꯕꯒꯤ ꯃꯇꯥꯡꯗ ꯑꯣꯏꯅ ꯍꯥꯏꯖꯒꯦ ꯀꯔꯤꯒꯨꯝꯕ ꯑꯩꯈꯣꯏꯅ ꯆꯥꯛꯁꯦ ꯊꯣꯡꯒꯦ ꯍꯥꯏꯇꯥꯔꯕꯗꯤ ꯏꯁꯤꯡ ꯍꯥꯟꯅ ꯄꯥꯇ꯭ꯔꯗꯨꯗ ꯔꯥꯏꯁ ꯀꯨꯀꯔ ꯅꯠꯇ꯭ꯔꯒꯅ ꯑꯦꯅꯤ ꯄꯥꯇ꯭ꯔ ꯑꯃꯗ ꯏꯁꯤꯡ ꯍꯥꯟꯅ ꯍꯥꯞꯄꯒ ꯑꯩꯈꯣꯏꯅ ꯁꯧꯍꯟꯒꯅꯤ ꯏꯁꯤꯡꯗꯣ ꯁꯧꯍꯜꯂꯤꯉꯩꯗ ꯑꯩꯍꯣꯏꯅ ꯆꯦꯡꯗꯨ ꯄꯥꯇ꯭ꯔ ꯑꯃꯗ ꯍꯥꯞꯄꯒ ꯏꯁꯤꯡꯅ ꯐꯖꯅ ꯆꯥꯝꯊꯣꯛꯄꯤꯒꯅꯤ ꯑꯗꯨꯒ ꯁꯧꯔꯤꯕ ꯏꯁꯤꯡꯗꯨꯗ ꯆꯦꯡꯗꯨ ꯍꯥꯞꯆꯤꯟꯒꯅꯤ ꯑꯗꯨꯒ ꯃꯥꯏ ꯆꯥꯡ ꯌꯦꯡꯂꯒ ꯑꯩꯈꯣꯏꯅ ꯐꯖꯅ ꯊꯣꯡꯒꯅꯤ ꯃꯨꯜꯂꯝꯗꯥꯏ ꯃꯇꯝꯁꯤꯗ ꯑꯩꯈꯣꯏꯅ ꯌꯥꯏꯕ ꯍꯥꯏꯗꯅꯗ ꯆꯥꯛꯇꯨ ꯃꯩ ꯄꯤꯛꯂꯜꯂꯒ ꯌꯥꯏꯒꯅꯤ ꯑꯗꯨꯒ ꯃꯨꯜꯂꯦ ꯍꯥꯏꯕ ꯃꯇꯝꯁꯤꯗ ꯑꯩꯈꯣꯏꯅ ꯊꯥꯡꯊꯒꯅꯤ ꯑꯗꯨꯒ ꯏꯟꯖꯥꯡ ꯏꯟꯖꯥꯡ ꯊꯣꯡꯕꯁꯤꯅ ꯃꯈꯜ ꯊꯥꯎ ꯌꯩꯕ ꯍꯥꯏꯕ ꯑꯃꯒ ꯊꯥꯎ ꯌꯩꯗꯕ ꯍꯥꯏꯕ ꯑꯃꯒ ꯂꯩ ꯊꯥꯎ ꯌꯩꯗꯕ ꯆꯝꯅ ꯊꯣꯡꯕꯁꯤꯅ ꯈꯔ ꯂꯥꯏꯔꯦ ꯆꯝꯅ ꯊꯣꯡꯕꯁꯤꯗꯤ ꯏꯟꯁꯥꯡꯗꯨ ꯏꯁꯤꯡ ꯍꯥꯞꯆꯤꯜꯂꯅꯤ ꯄꯥꯇ꯭ꯔ ꯑꯃꯗ ꯑꯗꯨꯒ ꯁꯥꯍꯜꯂꯅꯤ

ꯊꯥꯎ ꯌꯩꯒꯦ ꯍꯥꯏꯇꯥꯔꯒꯅ ꯊꯥꯎ ꯍꯥꯟꯅ ꯍꯥꯞꯄꯒ ꯐꯖꯅ ꯊꯥꯎ ꯑꯗꯨ ꯃꯨꯜꯂꯦ ꯍꯥꯏꯔꯕ ꯃꯇꯝꯗ ꯇꯤꯜꯍꯧ ꯆꯅꯝ ꯍꯥꯞꯀꯅꯤ ꯃꯔꯨ ꯃꯔꯥꯡ ꯍꯥꯞꯀꯅꯤ ꯐꯖꯅ ꯉꯧꯒꯅꯤ ꯑꯗꯨꯒ ꯑꯃꯨꯛ ꯃꯥꯒꯤ ꯍꯥꯞꯇꯧꯕ ꯁꯥ ꯊꯣꯡꯂꯒꯅ ꯁꯥ ꯍꯥꯞꯆꯤꯜꯂꯅꯤ ꯑꯗꯨꯒ ꯊꯣꯡꯕꯤꯒꯅꯤ ꯑꯗꯨꯒ ꯑꯩꯈꯣꯏꯒꯤ ꯃꯊꯦꯜꯗ ꯈ꯭ꯋꯥꯏꯗꯒꯤ ꯂꯨꯕ ꯍꯥꯏꯔꯗꯤ ꯑꯩꯈꯣꯏꯒꯤ ꯑꯣꯏꯅꯗꯤ ꯆꯒꯦꯝ ꯊꯣꯡꯕ ꯍꯥꯏꯁꯤꯁꯨ ꯑꯗꯨꯝ ꯂꯨꯕꯒꯤ ꯃꯅꯨꯡꯗ ꯆꯜꯂꯤ ꯆꯒꯦꯝ ꯊꯣꯡꯕꯁꯤꯁꯨ ꯃꯈꯜ ꯃꯊꯦꯜ ꯃꯌꯥꯝ ꯑꯃ ꯆꯪꯏ ꯍꯥꯏꯗꯤ ꯃꯥꯒꯤ ꯃꯆꯥꯛ ꯍꯥꯞꯀꯗꯕ ꯈꯣꯠꯀꯗꯕ ꯃꯌꯥꯝ ꯑꯃ ꯆꯪꯏ ꯑꯗꯒꯤ ꯂꯥꯏꯕ ꯍꯥꯏꯔꯒꯅ ꯆꯝꯊꯣꯡ ꯆꯝꯊꯣꯡꯗꯤ ꯂꯨꯅꯤꯡꯉꯥꯏ ꯂꯩꯇ꯭ꯔꯦ ꯃꯥꯗꯤ

ꯑꯗꯨꯝ ꯌꯥꯝꯅ ꯂꯥꯏꯕ ꯃꯑꯣꯡꯗ ꯊꯣꯡꯕ ꯌꯥꯔꯦ